ꯐꯤ ꯂꯣꯟꯕꯅ ꯑꯩꯒꯤ ꯄꯨꯟꯁꯤꯗ ꯄꯤꯈꯤꯕ ꯁꯥꯐꯨ ꯍꯥꯏꯔꯒꯗꯤ ꯑꯩꯅ ꯁꯨꯝ ꯐꯤ ꯂꯣꯟꯕ ꯈꯣꯠꯄ ꯇꯧꯕꯗꯨꯗꯩꯗꯨꯗ ꯑꯗꯨꯝ ꯑꯗꯨꯒꯤ ꯃꯌꯥꯏꯗꯨꯗꯒꯤ ꯑꯩꯒꯤ ꯆꯠꯅꯤꯡꯕ ꯈꯣꯠꯅꯤꯡꯕ ꯊꯕꯛ ꯏꯪꯈꯥꯡ ꯑꯃ ꯑꯃ ꯁꯨꯝ ꯆꯠꯍꯧꯗꯕ ꯐꯤ ꯂꯣꯟꯅꯤꯡꯕꯒꯤ ꯋꯥꯈꯜꯂꯣꯟꯗ ꯑꯗꯨꯝ ꯂꯩꯈꯤꯕ ꯍꯥꯏꯇꯥꯔꯦ ꯑꯗꯨꯒ ꯑꯗꯨꯅ ꯃꯔꯝ ꯑꯣꯏꯔꯀꯥꯟꯗ ꯀꯔꯤꯒꯨꯝꯕ ꯀꯅꯥꯒꯨꯝꯕ ꯑꯃꯒꯤ ꯑꯆꯤꯟ ꯑꯀꯣꯝ ꯂꯩꯔꯒꯁꯨ ꯉꯁꯥꯏꯒꯤ ꯑꯩꯒꯤ ꯐꯤ ꯂꯣꯟꯅꯤꯡꯕꯩ ꯋꯥꯈꯜꯂꯣꯟꯗꯣ ꯑꯗꯩꯗꯨꯗ ꯑꯩꯒꯤ ꯊꯥꯗꯣꯛꯅꯤꯡꯗꯕ ꯍꯥꯏꯇꯥꯔꯦ ꯑꯗꯨꯝꯃꯥꯏꯅ ꯇꯧꯕ ꯍꯥꯏꯇꯥꯔꯦ ꯑꯩꯉꯣꯟꯗ ꯄꯤꯈꯤꯕ ꯁꯥꯐꯨ ꯍꯥꯏꯔꯒꯗꯤ ꯑꯗꯨꯒ ꯑꯗꯨꯗꯒꯤ ꯐꯤ ꯂꯣꯟꯕꯗꯨꯗꯒꯤ ꯐꯪꯏꯕ ꯁꯦꯟꯐꯝꯁꯤꯅ ꯍꯦꯛꯇꯃꯛ ꯌꯥꯝꯅꯃꯛ ꯐꯪꯉꯒ ꯑꯩꯈꯣꯏꯒꯤ ꯑꯗꯨꯅ ꯍꯦꯛꯇ ꯂꯣꯏꯅꯃꯛ ꯑꯆꯤꯟ ꯑꯀꯣꯝ ꯅꯪꯅꯔꯅꯤ ꯍꯥꯏꯕꯒꯤ ꯋꯥꯕꯨꯗꯤ ꯅꯠꯇꯦꯕ ꯀꯣ ꯑꯗꯨ ꯑꯣꯏꯔꯒꯁꯨ ꯑꯩꯅ ꯂꯣꯟꯅꯤꯡꯕ ꯑꯗꯒꯤ ꯑꯩꯒꯤ ꯍꯩꯅꯕ ꯁꯤꯟꯐꯝ ꯁꯨꯝ ꯇꯧꯅꯤꯡꯕ ꯍꯥꯏꯇꯥꯔꯦ ꯑꯗꯨꯃꯥꯏꯅ ꯇꯧꯈꯤꯕ ꯑꯗꯨꯈꯛꯀꯤ ꯋꯥꯅꯤ ꯑꯗꯨꯅ ꯍꯦꯛꯇ ꯀꯥꯍꯦꯟꯅ ꯑꯩ ꯑꯋꯥꯠ ꯑꯄꯥ ꯂꯩꯇꯕ ꯃꯈꯩ ꯀꯣꯟꯅꯔꯅꯤ ꯁꯦꯟꯐꯝꯁꯤꯅ ꯑꯗꯨꯗꯩ ꯇꯥꯜꯂꯛꯄ ꯁꯦꯟꯐꯝꯁꯤꯅ ꯍꯥꯏꯕꯕꯨꯗꯤ ꯂꯩꯈꯤꯗꯦ ꯀꯣ ꯑꯗꯨꯒ

ꯌꯥꯔꯤꯈꯩꯗꯤ ꯍꯥꯏꯔꯤꯕ ꯂꯪꯒꯤ ꯑꯃꯃꯒꯤ ꯊꯕꯛ ꯁꯤꯗꯩꯁꯤꯗ ꯑꯗꯨꯃꯥꯏꯅ ꯍꯦꯟꯅ ꯑꯩꯈꯣꯏꯒꯤ ꯍꯩꯅꯕꯤ ꯑꯣꯏꯅ ꯂꯩꯈꯤꯕꯅꯤꯅ ꯁꯨꯝ ꯁꯨꯅꯤꯡꯉꯒ ꯑꯗꯨꯝ ꯁꯨꯕ ꯍꯥꯏꯕ ꯑꯗꯨꯃꯥꯏꯅ ꯍꯥꯏꯕ ꯇꯥꯔꯦ